ꯍꯜꯂꯣ ꯍꯥꯏ ꯍꯦꯕꯥ ꯎꯝ ꯑꯩꯅꯦ ꯇꯍꯤꯔꯅꯤ ꯑꯩ ꯉꯁꯤꯒ ꯊꯥꯔꯒ ꯋꯥꯟ ꯋꯤꯛ ꯋꯥꯟ ꯋꯤꯛꯃꯨꯛ ꯁꯨꯔꯦ ꯑꯣ ꯑꯩꯁꯨ ꯍꯣꯕꯦ ꯍꯣꯕꯦ ꯇꯧꯔꯒ ꯁꯣꯝꯗ ꯑꯅꯥ ꯑꯌꯦꯛ ꯀꯩ ꯀꯩ ꯌꯥꯎꯕ ꯑꯗꯨꯅ ꯄꯥꯎ ꯂꯥꯡ ꯐꯥꯎꯔꯛꯄ ꯉꯝꯈꯤꯗꯕꯅꯤ ꯅꯨꯡꯉꯥꯏꯔꯤ ꯑꯗꯨꯝ ꯑꯩꯁꯨ ꯑꯗꯨ ꯅꯣꯏꯗꯤ ꯀꯃꯥꯏ ꯇꯧꯔꯤ ꯅꯨꯡꯉꯥꯏꯔꯤꯕ꯭ꯔꯣ ꯑꯥꯎ ꯀꯩꯁꯨꯝ ꯊꯣꯏꯗꯣꯛꯄ ꯂꯩꯇꯦꯗ ꯑꯩꯅ ꯁꯨꯝ ꯐꯣꯟ ꯇꯧꯔꯛꯏꯁꯦ ꯑꯩꯈꯣꯏꯁꯦ ꯑꯦꯛꯖꯥꯝ ꯂꯣꯏꯈꯤꯕꯗꯒꯤ ꯑꯗꯨꯝ ꯄꯨꯟꯗꯕꯁꯨ ꯀꯨꯏꯁꯤꯜꯂꯛꯑꯦ ꯍꯥꯏꯗꯤ ꯀꯥꯎꯊꯣꯛ ꯀꯥꯎꯊꯣꯛꯅꯕꯒꯤ ꯇꯥꯏꯞꯇ ꯇꯧꯁꯤꯜꯂꯛꯑꯦ ꯑꯗꯨꯅ ꯑꯩꯈꯣꯏ ꯃꯌꯥꯝ ꯑꯃꯨꯛꯇꯪ ꯄꯨꯟꯁꯦꯅ ꯍꯥꯏꯒꯦꯅ ꯇꯧꯔꯛꯏꯅꯦ ꯑꯩꯁꯦ ꯑꯩꯒ ꯑꯩꯒꯤ ꯏꯃꯥꯅꯕ ꯑꯅꯤ ꯑꯍꯨꯝꯗꯨꯒ ꯅꯣꯏ ꯅꯣꯏ ꯅꯃꯥꯅꯕꯤ ꯑꯃ ꯑꯅꯤ ꯍꯧꯔꯛꯑꯣ ꯑꯍꯨꯝ ꯃꯔꯤꯃꯨꯛ ꯑꯗꯨꯒ ꯑꯩꯈꯣꯏ ꯃꯔꯤ ꯃꯉꯥ ꯄꯨꯟꯁꯦ

ꯑꯥ ꯑꯩꯈꯣꯏ ꯃꯐꯝꯁꯦ ꯀꯣꯏꯕ ꯆꯠꯁꯦ ꯑꯗꯣ ꯁꯦꯔꯧ ꯊꯣꯡ ꯍꯥꯏꯕ꯭ꯔꯥ ꯀꯩꯅꯣ ꯑꯗꯨꯒꯗꯣ ꯑꯗꯨꯗꯒꯤ ꯂꯣꯛꯇꯥꯛ ꯑꯥ ꯑꯥ ꯑꯗꯨꯗꯒꯤ ꯑꯗꯨꯗꯒꯤ ꯌꯥꯏꯑꯦ ꯑꯗꯣ ꯒꯥꯔꯤꯗꯤ ꯀꯃꯥꯏꯅ ꯇꯧꯕ ꯑꯥ ꯍꯣꯏ ꯑꯣꯀꯦ ꯑꯩ ꯒꯥꯔꯤꯗꯣ ꯑꯩ ꯁꯤꯜꯂꯛꯑꯒꯦ ꯑꯗꯣ ꯅꯣꯏ ꯃꯤꯗꯣ ꯑꯣ ꯌꯥꯏ ꯑꯗꯨꯃꯥꯏꯅ ꯈꯔ ꯀꯟꯇ꯭ꯔꯤꯕꯤꯌꯨꯁꯟ ꯇꯧꯔꯁꯦ ꯑꯗꯨꯃꯥꯏꯅ ꯅꯣꯏ ꯃꯔꯨꯞ ꯑꯃ ꯑꯅꯤ ꯍꯧꯔꯛꯑꯣ ꯑꯗꯨꯒ ꯑꯩꯈꯣꯏꯁꯨ ꯑꯗꯨꯝ ꯄꯨꯟꯅ ꯆꯠꯂꯁꯤ